ꯑꯩꯅ ꯏꯁꯩ ꯁꯛꯄ ꯃꯇꯝꯗ ꯑꯋꯥꯕ ꯅꯨꯡꯉꯥꯏꯇꯕ ꯌꯥꯝꯅ ꯏꯃꯣꯁꯅꯦꯜ ꯑꯣꯏꯕ ꯑꯗꯨꯒꯨꯝꯕ ꯀꯥꯏꯅꯕꯒꯤ ꯑꯣꯏꯕ ꯏꯁꯩꯁꯤꯡ ꯁꯛꯄ ꯃꯇꯝꯗ ꯑꯩꯒꯤ ꯄꯨꯛꯅꯤꯡ ꯑꯁꯤ ꯃꯔꯣꯝꯗꯣꯝ ꯃꯔꯣꯜ ꯂꯣꯜꯂꯤ ꯌꯥꯝꯅ ꯏꯃꯣꯁꯅꯦꯜ ꯑꯣꯏꯔꯛꯏ ꯄꯨꯛꯅꯤꯡꯁꯤ ꯊꯃꯣꯏꯁꯦ ꯅꯨꯡꯗꯒꯤ ꯃꯄꯥꯟꯗ ꯐꯨꯛꯇꯣꯛꯄꯒꯨꯝ ꯇꯧꯋꯤ ꯑꯗꯨꯒ ꯅꯨꯡꯉꯥꯏꯕ ꯃꯇꯥꯡ ꯌꯥꯎꯔꯛꯄꯗꯅ ꯑꯗꯨꯛꯀꯤ ꯃꯇꯤꯛ ꯍꯥꯏꯐꯝ ꯈꯪꯗꯅ ꯏꯁꯥꯗ ꯃꯊꯨꯝ ꯃꯔꯥꯡ ꯍꯧꯋꯤ ꯍꯥꯏꯉꯝ ꯍꯥꯏꯕꯗ ꯇꯝꯊꯣꯛꯄꯗ ꯋꯥꯠꯄꯇ ꯑꯣꯏꯔꯅꯤ ꯑꯗꯨꯛꯀꯤ ꯃꯇꯤꯛ ꯅꯨꯡꯉꯥꯏ ꯑꯗꯨꯒ ꯏꯁꯩꯁꯤ ꯑꯩꯅ ꯁꯛꯂꯛꯄ ꯃꯇꯝꯗ ꯑꯋꯥꯕ ꯃꯇꯥꯡ ꯌꯥꯎꯔꯛꯄꯗꯅ ꯑꯣꯗꯤꯌꯦꯟꯁꯁꯤꯡꯅ ꯑꯩꯒꯤ ꯑꯋꯥꯕꯒꯤ ꯑꯣꯏꯕ ꯏꯁꯩ ꯃꯔꯣꯜꯗꯨ ꯃꯈꯣꯏꯅ ꯑꯗꯨꯝ ꯀꯟꯚꯤꯟꯁ ꯇꯧꯋꯤ ꯈꯪꯕꯤ ꯑꯗꯨꯒ ꯅꯨꯡꯉꯥꯏꯕ ꯃꯇꯥꯡ ꯌꯥꯎꯔꯛꯄꯗꯣ ꯑꯣꯗꯤꯌꯦꯟꯁꯁꯤꯡꯅ ꯑꯩꯒꯤ ꯃꯥꯏꯀꯩꯔꯣꯝꯗ ꯄꯨꯛꯅꯤꯡ ꯆꯤꯡꯁꯤꯟꯕꯤꯔꯒ ꯌꯥꯝꯅ ꯍꯔꯥꯎ ꯅꯨꯡꯉꯥꯏꯕ ꯑꯗꯨꯒꯨꯝꯕ ꯐꯣꯡꯗꯣꯛꯄꯤ ꯁꯨꯃꯥꯏꯅ ꯇꯧꯗꯅ ꯏꯁꯩꯒꯤ ꯃꯔꯝꯗ ꯑꯩꯅ ꯍꯥꯏꯖꯧ ꯍꯥꯏꯔꯕꯗꯤ ꯃꯁꯤ ꯑꯣꯏꯒꯗ꯭ꯔꯥ ꯑꯩꯒꯤ ꯄꯨꯛꯅꯤꯡꯒꯤ ꯑꯣꯏꯕ ꯑꯁꯦꯡꯕ ꯃꯔꯣꯜꯗꯨꯅꯤ ꯍꯥꯏꯖꯔꯤꯁꯤ